ꯑꯩꯅ ꯉꯥꯁꯤ ꯃꯀꯣꯛꯇꯒꯤ ꯍꯧꯔꯒ ꯍꯩꯕꯣꯏ ꯍꯩꯇꯕꯣꯏ ꯁꯦꯝꯖꯔꯒ ꯂꯣꯏꯁꯤꯜꯂꯕ ꯃꯇꯨꯡꯗ ꯌꯦꯟꯁꯥꯡ ꯊꯣꯡꯕꯁꯤꯁꯨ ꯍꯩꯖꯗꯦ ꯑꯗꯨꯕꯨ ꯊꯣꯡꯕꯤꯗꯅꯕ ꯃꯤ ꯂꯩꯇꯕꯗꯒꯤ ꯑꯩꯅ ꯃꯔꯝ ꯆꯥꯅ ꯁꯣꯏꯗꯅꯕ ꯃꯑꯣꯡꯗ ꯊꯣꯡꯉꯒ ꯆꯥꯕ ꯃꯇꯝꯗ ꯑꯗꯨꯛꯀꯤ ꯃꯇꯤꯛ ꯍꯥꯎꯒꯔꯦ ꯑꯗꯨ ꯑꯩꯅ ꯌꯦꯟꯁꯥꯡ ꯑꯁꯤ ꯍꯩꯇ ꯍꯩꯇ ꯊꯣꯡꯖꯔꯁꯨ ꯃꯍꯥꯎ ꯂꯩꯈ꯭ꯔꯦ ꯍꯥꯏꯁꯤ ꯍꯥꯏꯅꯤꯡꯏ